ꯑꯩ ꯔꯤꯜꯁ ꯑꯃꯗꯤ ꯁꯣꯔꯠꯁ ꯚꯤꯗꯤꯌꯣꯁꯤꯡꯁꯨ ꯑꯗꯨꯃꯛ ꯑꯩꯒꯤ ꯑꯣꯏꯕ ꯗꯤ ꯑꯦꯁ ꯑꯦꯜ ꯑꯥꯔ ꯀꯦꯃꯦꯔꯥꯗ ꯅꯝꯃꯤ ꯍꯥꯏꯔꯤꯕ ꯔꯤꯜꯁ ꯅꯠꯇꯔꯒ ꯁꯣꯔꯠꯁ ꯚꯤꯗꯤꯌꯣꯁꯤꯡꯁꯤ ꯅꯝꯕ ꯃꯇꯝꯗ ꯌꯥꯝꯅ ꯑꯩꯅ ꯏꯟꯇꯔꯦꯁꯇꯤꯡ ꯑꯣꯏ ꯃꯔꯝꯗꯤ ꯃꯍꯥꯛ ꯃꯁꯤ ꯕꯦꯛꯒ꯭ꯔꯥꯎꯟꯗ ꯑꯩꯅ ꯃꯤꯌꯨꯖꯤꯛꯀꯨꯝꯕ ꯑꯃꯗꯤ ꯏꯗꯤꯠꯇꯤꯡ ꯇꯧꯗꯨꯅ ꯚꯤꯗꯤꯌꯣ ꯑꯁꯤ ꯌꯥꯝꯅ ꯐꯖꯕ ꯃꯑꯣꯡꯗ ꯀ꯭ꯔꯤꯌꯦꯠ ꯇꯧꯕ ꯉꯝꯃꯤ ꯑꯃꯗꯤ ꯃꯁꯤꯅ ꯑꯣꯏ ꯃꯔꯝ ꯑꯣꯏꯗꯨꯅ ꯚꯤꯗꯤꯌꯣ ꯑꯁꯤ ꯌꯥꯝꯅ ꯐꯖꯕ ꯑꯣꯏ ꯑꯃꯗꯤ ꯑꯩꯒꯤ ꯃꯔꯨꯞ ꯃꯄꯥꯡꯁꯤꯡꯅꯁꯨ ꯚꯤꯗꯤꯌꯣ ꯑꯁꯤ ꯌꯥꯝꯅ ꯄꯥꯝꯅꯩ ꯑꯃꯗꯤ ꯑꯩꯅ ꯃꯤꯝꯁꯀꯤ ꯑꯣꯏꯕ ꯚꯤꯗꯤꯌꯣ ꯑꯃꯗꯤ ꯏꯁꯥꯅ ꯑꯦꯛ ꯇꯧꯗꯨꯅ ꯁꯣꯔꯠ ꯚꯤꯗꯤꯌꯣ ꯑꯣꯏꯅ ꯅꯝꯕ ꯌꯥꯎꯏ ꯅꯠꯇꯔꯒ ꯔꯤꯜꯁ ꯑꯣꯏꯅ ꯅꯝꯕ ꯌꯥꯎꯏ ꯑꯃꯗꯤ ꯐꯣꯇꯣꯁꯤꯡꯗꯒꯤ ꯔꯤꯜꯁ ꯅꯠꯇꯔꯒ ꯁꯣꯔꯠꯁ ꯚꯤꯗꯤꯌꯣꯁꯤꯡ ꯑꯣꯏꯅꯗꯤ ꯌꯥꯝꯅ ꯈꯦꯅꯩ ꯑꯩꯒꯤ ꯑꯣꯏꯅ ꯃꯔꯝꯗꯤ ꯁꯣꯔꯠꯁ ꯚꯤꯗꯤꯌꯣ ꯅꯠꯇꯔꯒ ꯔꯤꯜꯁꯇꯤ ꯂꯥꯏꯐ ꯑꯣꯏ ꯑꯃꯗꯤ ꯐꯣꯇꯣꯗꯤ ꯗꯦꯠ ꯑꯣꯏꯕꯅꯤꯅ ꯐꯣꯇꯣꯗꯤ ꯑꯣꯟꯂꯤ ꯗ ꯄꯤꯛꯆꯔ ꯄꯤꯛꯆꯔꯗꯨ ꯈꯛ ꯑꯣꯏꯕꯅꯤꯅ ꯔꯤꯜꯁ ꯅꯠꯇꯔꯒ ꯁꯣꯔꯠꯁ ꯚꯤꯗꯤꯌꯣꯁꯤꯡꯅ ꯍꯦꯟꯅ ꯏꯟꯇꯔꯦꯁꯇꯤꯡ ꯑꯣꯏ ꯑꯩꯒꯤ ꯑꯣꯏꯅꯗꯤ ꯑꯃꯗꯤ ꯄꯥꯝꯕꯗꯤ ꯁꯣꯔꯠꯁ ꯚꯤꯗꯤꯌꯣ ꯅꯠꯇꯔꯒ ꯔꯤꯜꯁꯅ ꯍꯦꯟꯅ ꯄꯥꯝꯃꯤ